ꯑꯩꯈꯣꯏꯒꯤ ꯂꯝꯗꯝꯁꯤꯗ ꯇꯨꯔꯤꯁꯁꯤꯡꯅ ꯂꯥꯛꯄ ꯃꯇꯝꯗ ꯃꯔꯨ ꯑꯣꯏꯅ ꯈꯨꯗꯣꯡ ꯆꯥꯗꯕ ꯍꯥꯏꯇꯥꯔꯒꯗꯤ ꯃꯩ ꯏꯁꯤꯡꯁꯤ ꯀꯌꯥ ꯆꯥꯡ ꯅꯥꯏꯗꯕ ꯑꯗꯨꯒ ꯂꯣꯏꯅꯅ ꯇꯨꯔꯤꯁ ꯁꯤꯡꯅ ꯆꯠꯂꯒ ꯌꯦꯡꯒꯗꯕ ꯃꯐꯝꯁꯤ ꯃꯌꯥꯝ ꯂꯩꯇꯕ ꯁꯤ ꯈꯨꯗꯣꯡ ꯆꯥꯕ ꯈꯔꯗꯤ ꯂꯩ